ꯆꯥꯔꯣꯟ ꯁꯨꯔꯣꯟ ꯀꯌꯥꯗꯒꯤ ꯑꯩꯈꯣꯏꯒꯤ ꯏꯄꯨ ꯑꯃꯗꯤ ꯏꯕꯣꯛꯁꯤꯡꯅ ꯇꯥꯛꯄꯤꯔꯛꯄ ꯌꯦꯟꯖꯥꯡ ꯃꯊꯦꯜ ꯑꯃ ꯍꯥꯏꯔꯒꯗꯤ ꯎꯠꯇꯤ ꯊꯣꯡꯕ ꯑꯁꯤ ꯑꯩꯈꯣꯏꯅ ꯎꯠꯇꯤ ꯊꯣꯡꯕ ꯑꯁꯤꯗ ꯃꯈꯣꯏꯅ ꯇꯥꯛꯄꯤꯔꯝꯕꯒꯤ ꯃꯇꯨꯡ ꯏꯟꯅ ꯏꯁꯤꯡ ꯈꯔ ꯊꯥꯡꯒꯠꯂꯅꯤ ꯃꯗꯨꯒꯤ ꯃꯇꯨꯡꯗ ꯍꯋꯥꯏ ꯊꯔꯥꯛ ꯍꯥꯞꯆꯤꯜꯂꯅꯤ ꯍꯋꯥꯏ ꯊꯥꯔꯥꯛꯀ ꯂꯣꯏꯅ ꯂꯣꯏꯅꯅ ꯆꯦꯡꯕꯨꯡ ꯈꯔ ꯍꯥꯞꯂꯕ ꯃꯇꯨꯡꯗ ꯁꯣꯗꯥ ꯍꯥꯞꯂꯅꯤ ꯑꯗꯨꯒꯤ ꯃꯇꯨꯡꯗ ꯃꯔꯣꯏ ꯆꯅꯝ ꯁꯤꯡ ꯍꯩꯔꯤꯕꯣꯞ ꯇꯦꯁꯄꯇꯥ ꯍꯥꯞꯆꯜꯂꯕ ꯃꯇꯨꯡꯗ ꯁꯧꯒꯠꯂꯕ ꯃꯇꯨꯡꯗ ꯑꯩꯈꯣꯏꯅ ꯁꯣꯗꯥ ꯈꯔ ꯊꯥꯛꯂꯅꯤ ꯑꯗꯨꯒꯤ ꯃꯇꯨꯡꯗ ꯑꯩꯈꯣꯏꯅ ꯀꯔꯤꯒꯨꯃꯕ ꯍꯋꯥꯏ ꯊꯔꯥꯛꯇꯨꯅ ꯍꯋꯥꯏ ꯊꯔꯥꯛ ꯑꯣꯏꯗꯕꯤꯗ ꯍꯋꯥꯏ ꯀꯥꯡꯇꯛꯀꯨꯝꯕ ꯍꯋꯥꯏ ꯑꯇꯣꯞꯄ ꯑꯣꯏꯕ ꯇꯥꯔꯒꯁꯨ ꯁꯪꯍꯟꯅꯕꯒꯤꯗꯃꯛꯇ ꯑꯩꯈꯣꯏꯅ ꯄꯥꯡꯈꯣꯛ ꯍꯥꯞꯄ ꯅꯠꯇ꯭ꯔꯒ ꯍꯪꯒꯥꯝ ꯃꯇꯃꯗ ꯑꯣꯏꯔꯒꯅ ꯍꯪꯒꯥꯝ ꯀꯣꯕꯤ ꯈꯔ ꯍꯥꯞꯆꯤꯟꯕ ꯁꯪꯅꯕꯒꯤꯗꯃꯛꯇ ꯑꯗꯨꯒ ꯑꯗꯨꯃꯥꯏ ꯇꯧꯔ ꯃꯇꯨꯡꯗ ꯆꯦꯡ ꯑꯗꯨꯅ ꯇꯣꯏꯔꯛꯑꯕ ꯃꯇꯨꯡꯗ ꯃꯁꯥꯅ ꯐꯝꯃꯛꯑꯒꯅꯤ ꯑꯗꯨꯗꯨꯒ ꯑꯗꯨꯃꯥꯏꯅ ꯍꯋꯥꯏꯁꯤꯡ ꯑꯗꯨ ꯃꯨꯜꯂꯕ ꯃꯇꯨꯡꯗ ꯑꯩꯈꯣꯏꯅ ꯄꯥꯔꯣꯡꯅ ꯑꯣꯠꯈꯥꯏꯔꯅꯤ ꯑꯗꯨꯒꯤ ꯃꯇꯨꯡ ꯐꯗꯤꯒꯣꯝ ꯑꯃꯗꯤ ꯄꯥꯈꯣꯟ ꯊꯥꯛꯇꯨꯅ ꯌꯥꯝꯅ ꯍꯥꯎꯅ ꯆꯥꯏ